ꯆꯥꯎꯈꯠꯄꯒꯤ ꯃꯇꯨꯡ ꯏꯟꯅ ꯑꯩꯈꯣꯏꯅ ꯖꯪꯒꯜ ꯀꯣꯛꯊꯣꯛꯄ ꯂꯧꯕꯨꯛ ꯂꯝꯍꯥꯡ ꯂꯩꯔꯝꯕ ꯑꯗꯨ ꯑꯩꯈꯣꯏꯅ

ꯃꯐꯝ ꯑꯃꯗ ꯂꯦꯡꯗꯅ ꯊꯝꯂꯒ ꯁꯥ ꯁꯟ ꯁꯤꯡ ꯁꯥ ꯁꯟ ꯂꯣꯏꯔꯤꯕ ꯃꯄꯨ ꯑꯗꯨꯅ ꯁꯖꯤꯛ ꯊꯤꯕ ꯂꯥꯞꯅ ꯂꯥꯞꯅ ꯆꯠꯇꯨꯅ ꯁꯖꯤꯛ ꯑꯗꯨ ꯄꯨꯔꯛꯑꯒ ꯋꯥꯅ ꯄꯤꯖꯅꯕ ꯍꯣꯠꯅꯩ ꯑꯗꯣ ꯁꯤꯖꯟ ꯑꯁꯤ ꯀꯔꯤꯒꯨꯝꯕ ꯑꯩꯈꯣꯏꯒꯤ ꯁꯤꯖꯟꯒꯤ ꯃꯇꯨꯡ ꯏꯟꯅ ꯅꯨꯡꯁꯥ ꯀꯥꯂꯦꯟ ꯊꯥꯗꯗꯤ ꯁꯖꯤꯛ ꯊꯤꯕ ꯐꯪꯕꯁꯨ ꯋꯥꯏ ꯑꯗꯨꯅ ꯏꯪꯊꯝꯊꯥ ꯅꯣꯡ ꯅꯣꯡꯖꯨ ꯊꯥꯒꯤ ꯃꯇꯝꯗ ꯁꯖꯤꯛꯇꯣ ꯐꯥꯟꯖꯤꯟꯂꯒ ꯂꯩꯁꯤꯟꯂꯒ ꯊꯝꯕ ꯐꯥꯎꯕ ꯌꯥꯎꯅꯩ ꯀꯔꯤꯒꯤꯅꯣ ꯍꯥꯏꯕ ꯃꯇꯝꯗ ꯑꯩꯈꯣꯏꯒꯤ ꯀ꯭ꯂꯥꯏꯃꯦꯠ ꯑꯁꯤ ꯆꯥꯎꯈꯠ ꯊꯧꯔꯥꯡ ꯇꯧꯅꯕꯒꯤꯗꯃꯛꯇ ꯍꯣꯠꯅꯔꯛꯄ ꯃꯇꯝꯗ ꯑꯀꯣꯏꯕꯒꯤ ꯐꯤꯕꯝ ꯑꯀꯥꯏꯕ ꯑꯣꯏꯍꯟꯕ ꯃꯔꯝꯅ ꯅꯣꯡ ꯁꯤꯡ ꯇꯥꯔꯛꯇꯕꯅ ꯏꯁꯤꯡꯒꯤ ꯑꯋꯥꯠ ꯑꯄꯥ ꯂꯩꯔꯛꯄ ꯃꯔꯝꯗꯒꯤ ꯍꯥꯏꯔꯤꯕ ꯊꯧꯗꯣꯛꯁꯤꯡ ꯑꯁꯤ ꯊꯣꯛꯄꯅꯤ